ꯑꯩꯅ ꯐꯦꯁꯕꯨꯛ ꯏꯟꯁꯇ꯭ꯔꯒ꯭ꯔꯥꯝ ꯁꯤꯖꯤꯟꯅꯩ ꯇꯨꯋꯤꯇꯔꯗꯤ ꯁꯤꯖꯤꯟꯅꯗꯦ ꯐꯦꯁꯕꯨꯛꯇ ꯑꯩꯅ ꯌꯦꯡꯕ ꯍꯥꯏꯔꯒꯗꯤ ꯃꯇꯝ ꯃꯇꯝꯒꯤ ꯊꯧꯗꯣꯛ ꯋꯥꯊꯣꯛ ꯏ ꯄꯥꯎ ꯃꯐꯝ ꯑꯃꯗ ꯀꯔꯤ ꯊꯣꯛꯂꯤ ꯃꯐꯝ ꯑꯃꯗ ꯀꯔꯤ ꯊꯣꯛꯂꯤ ꯍꯥꯏꯕ ꯑꯗꯨ ꯌꯦꯡꯏ ꯂꯣꯏꯅꯅ ꯑꯩꯒꯤ ꯐ꯭ꯔꯦꯟ ꯁꯤꯡꯅ ꯊꯝꯃꯛꯄ ꯏꯁꯇꯣꯔꯤ ꯑꯗꯨ ꯌꯦꯡꯏ ꯑꯗꯨꯒ ꯔꯤꯜꯁ ꯏꯟꯁꯇꯥꯒ꯭ꯔꯥꯝꯗꯅ ꯔꯤꯜꯁꯀꯨꯝꯕ ꯐ꯭ꯔꯦꯟꯁꯤꯡꯅ ꯊꯥꯒꯠꯂꯛꯄ ꯔꯤꯜꯁ ꯑꯃꯗꯤ ꯏꯟꯁꯇꯥꯒ꯭ꯔꯥꯝꯒꯤ ꯏꯁꯇꯣꯔꯤ ꯑꯗꯨ ꯌꯦꯡꯏ ꯐꯦꯁꯕꯨꯛꯇ ꯑꯩꯅ ꯈ꯭ꯋꯥꯏꯗꯒꯤ ꯄꯥꯝ ꯂꯥꯏꯛ ꯇꯧꯕꯗꯤ ꯍꯧꯖꯤꯛ ꯍꯧꯖꯤꯛ ꯈꯨꯗꯛ ꯈꯨꯗꯛ ꯑꯁꯤꯗ ꯊꯣꯛꯄ ꯊꯧꯗꯣꯛ ꯏ ꯄꯥꯎ ꯑꯅꯥ ꯑꯌꯦꯛ ꯑꯁꯤ ꯑꯅꯥ ꯑꯗꯨꯒꯨꯝꯕ ꯑꯗꯨ ꯌꯦꯡꯏ ꯃꯔꯨ ꯑꯣꯏꯅ ꯄꯥꯎꯗ ꯑꯌꯥꯝꯕ ꯂꯥꯏꯛ ꯇꯧꯏ ꯏꯟꯁꯇꯥꯗ ꯍꯥꯏꯔꯒꯅ ꯑꯩꯅ ꯃꯔꯨꯞꯁꯤꯡꯅ ꯇꯧꯔꯛꯄ ꯔꯤꯜꯁ ꯏꯁꯇꯣꯔꯤ ꯑꯗꯨꯗ ꯇꯧꯏ ꯑꯩꯅ ꯐꯦꯁꯕꯨꯛꯇ ꯌꯥꯝꯗ꯭ꯔꯕꯤꯗ ꯅꯣꯡꯃꯗ ꯃꯤꯅꯠ ꯀꯨꯟꯗꯒꯤ ꯀꯨꯟꯊ꯭ꯔꯥ ꯐꯥꯎꯕ ꯏ ꯄꯥꯎ ꯑꯃꯗꯤ ꯏꯁꯇꯣꯔꯤ ꯌꯦꯡꯗꯨꯅ ꯃꯇꯝ ꯂꯦꯜꯂꯤ ꯑꯗꯨꯒ ꯏꯟꯁꯇꯥꯒ꯭ꯔꯥꯝꯗꯅ ꯅꯣꯡꯃꯗ ꯌꯥꯝꯗ꯭ꯔꯕꯤꯗ ꯑꯩꯒꯤ ꯃꯔꯨꯞꯁꯤꯡꯅ ꯇꯧꯔꯛꯄ ꯔꯤꯜꯁꯇꯨ

ꯑꯃ ꯅꯠꯇꯔꯒ ꯑꯃꯗꯒꯤꯅ ꯃꯤꯅꯠ ꯀꯨꯟ ꯐꯥꯎꯕ ꯃꯇꯝ ꯂꯦꯜꯂꯤ ꯃꯗꯨꯅ ꯑꯩ ꯑꯩꯉꯣꯟꯗ ꯐꯦꯁꯕꯨꯛ ꯑꯃꯗꯤ ꯏꯟꯁꯇꯒ꯭ꯔꯥꯝ

ꯁꯤꯖꯤꯟꯅꯐꯝ ꯑꯗꯨꯁꯨ ꯍꯦꯟꯅ ꯈꯪꯍꯟꯂꯤ ꯑꯃꯗꯤ ꯁꯤꯖꯤꯟꯅꯕꯗ ꯈꯨꯠꯂꯣꯏꯕ ꯍꯦꯜꯂꯤ